ꯑꯩꯅ ꯍꯥꯏꯒꯗꯧꯕ ꯍꯥꯏꯕꯗꯤ ꯁꯤꯒꯤ ꯃꯤꯅꯤꯡ ꯑꯁꯤꯗꯤ ꯍꯥꯏꯗꯤ ꯀꯔꯤꯒꯨꯝꯕ ꯑꯩꯈꯣꯏꯅ ꯀꯤꯠꯆꯟꯗꯒ ꯍꯥꯏꯗꯤ ꯀꯤꯠꯆꯟꯒꯤ ꯇꯦꯕꯜꯒꯤ ꯃꯈꯥꯗ ꯈꯣꯡ ꯃꯣꯠꯄꯒꯨꯝꯕ ꯊꯥꯔꯒ ꯔꯪ ꯀꯥꯔꯒ ꯍꯥꯏꯒꯠꯄꯒꯨꯝꯕ ꯑꯗꯨ ꯅꯠꯇ꯭ꯔꯁꯨ ꯎꯆꯤꯅꯒ ꯄꯨꯁꯤꯜꯂꯒ ꯃꯣꯠꯂꯒ ꯆꯥꯏꯔ ꯊꯝꯃꯝꯕ ꯑꯗꯨꯒꯨꯝꯕꯁꯤꯅ ꯑꯩꯈꯣꯏꯕꯨ ꯂꯥꯏꯅꯥ ꯇꯤꯟꯅꯥꯗꯒꯤ ꯀꯩꯀꯩ ꯊꯣꯛꯍꯜꯂꯤ ꯑꯗꯨꯅ ꯃꯣꯏꯁꯤ ꯁꯦꯡꯗꯣꯛꯄ ꯃꯊꯧ ꯇꯥꯏ ꯃꯊꯧ ꯇꯥꯏ ꯑꯗꯨꯅ ꯑꯗꯨ ꯅꯠꯇ꯭ꯔꯁꯨ ꯃꯈꯜ ꯌꯥꯝꯅ ꯂꯩꯔꯦ ꯊꯕꯛ ꯑꯁꯤ ꯊꯕꯛ ꯑꯁꯤ ꯔꯤꯁꯥꯏꯀꯜ ꯑꯦꯟ ꯔꯤꯗ꯭ꯌꯨꯏ ꯑꯦꯟ ꯋꯦꯁ ꯁꯤꯒꯤ ꯃꯇꯥꯡꯗꯅꯤꯀꯣ ꯑꯩꯅ ꯍꯥꯏꯗꯣꯏꯁꯦ ꯍꯥꯏꯕꯗꯤ ꯑꯩꯈꯣꯏꯅ ꯀꯔꯤꯒꯨꯝꯕ ꯈꯣꯡꯕꯥꯟꯗꯒꯥꯏꯁꯦ ꯃꯣꯠꯂ ꯇꯥꯔ ꯂꯩꯔꯤꯕ ꯁꯣꯏꯜꯒꯨꯝꯕꯁꯦ ꯂꯩꯕꯥꯛ ꯑꯁꯦ ꯄꯨꯝꯃꯜꯂꯤꯅꯦꯕ ꯃꯣꯏꯅ ꯄꯨꯝꯃꯜꯂꯤ ꯑꯃꯣꯠ ꯑꯀꯥꯏꯁꯤꯅ ꯊꯜꯂꯗꯤ ꯂꯩꯕꯥꯛ ꯄꯨꯝꯃꯤ ꯃꯤ ꯂꯥꯏꯅꯥ ꯇꯤꯟꯅꯥ ꯊꯣꯛꯍꯜꯂꯤ ꯅꯥꯏ ꯁꯤ ꯃꯤꯒꯨꯝꯕꯁꯤꯗ ꯌꯥꯝ ꯇꯧꯒꯜꯂꯤ ꯑꯗꯨꯗꯤ ꯑꯩꯈꯣꯏꯅ ꯁꯦꯡꯕ ꯍꯥꯏꯁꯦ ꯃꯊꯧ ꯇꯥꯔꯦ ꯍꯥꯏꯕꯗꯤ ꯂꯥꯏꯅꯥ ꯇꯤꯟꯅꯥ ꯊꯣꯛꯇꯅꯤꯡꯉꯥꯏ ꯁꯦꯡꯕ ꯍꯥꯏꯁꯤ ꯃꯊꯧ ꯌꯥꯝ ꯇꯥꯔꯦ ꯑꯗꯨ ꯅꯠꯇ꯭ꯔꯁꯨ ꯑꯩꯈꯣꯏꯅ ꯚꯤꯖꯤꯇꯦꯕꯜ ꯚꯤꯖꯤꯇꯦꯕꯜꯒ ꯄꯨꯝꯃꯒ ꯊꯝꯕꯁꯦ ꯈꯣꯠꯄꯁꯦ ꯌꯥꯝ ꯌꯥꯗ꯭ꯔꯦꯀꯣ ꯑꯗꯨꯃꯗꯤ ꯁꯨꯡꯌꯥ ꯌꯥꯗ꯭ꯔꯦ ꯑꯩꯈꯣꯏꯅ ꯆꯥꯛꯀꯨꯝꯕꯁꯦ ꯍꯥꯞꯆꯤꯜꯂꯒ ꯊꯝꯃ ꯑꯗꯨꯝ ꯀꯥꯎꯔ ꯑꯗꯨꯝ ꯊꯝꯈꯤꯕ ꯄꯨꯝꯃꯒ ꯑꯩꯈꯣꯏ ꯃꯅꯝ ꯅꯝꯊꯤꯕ ꯏꯁꯃꯦꯜꯂꯤꯡ ꯃꯅꯝ ꯅꯝꯊꯤꯕ ꯍꯥꯏꯕꯗꯤ ꯅꯝꯃꯕ ꯄꯣꯠ ꯁꯦ ꯑꯩꯈꯣꯏ ꯅꯥꯇꯣꯟꯁꯤꯅ ꯇꯥꯕ ꯃꯇꯝꯗ ꯍꯩꯅꯗꯦ ꯀꯅꯥꯁꯨ ꯍꯩꯅꯔꯝꯃꯣꯏꯀꯣ ꯍꯩꯅꯁꯨ ꯍꯩꯅꯔꯝꯃꯣꯏ ꯃꯤꯁꯤꯡꯁꯨ ꯀꯅꯥꯁꯨ ꯄꯥꯝꯅꯗꯦ ꯑꯗꯨꯅ ꯅꯝꯊꯤꯕ ꯄꯣꯠ ꯍꯥꯏꯁꯦ ꯀꯅꯥꯅꯁꯨ ꯃꯤꯁꯨ ꯄꯥꯝꯅꯗꯦ ꯑꯗꯨ ꯖꯥꯠꯁꯤꯡꯁꯦ ꯀꯅꯥꯁꯨ ꯄꯥꯝꯗꯦ ꯑꯗꯨꯅ ꯅꯝꯊꯤꯔꯣꯏꯗꯅꯕ ꯄꯣꯠ ꯑꯩꯈꯣꯏꯅ ꯁꯦꯡꯕ ꯇꯥꯏ ꯃꯊꯧ ꯇꯥꯏ ꯑꯩꯈꯣꯏꯅ ꯁꯦꯡꯕ ꯍꯥꯏꯁꯦ ꯑꯩꯈꯣꯏꯒꯤ ꯏꯊꯧꯅꯤ ꯍꯥꯏꯕꯗꯤ ꯃꯣꯠꯂꯣꯏꯗꯧꯕ ꯊꯕꯛ ꯃꯣꯠꯂꯣꯏꯗꯧꯕ ꯊꯕꯛꯁꯤꯡꯁꯦ ꯑꯩꯈꯣꯏ ꯂꯣꯏ ꯁꯦꯡ ꯁꯦꯡ ꯑꯩꯈꯣꯏ ꯇꯧ ꯁꯦꯡꯗꯣꯛꯇꯧꯅꯤ ꯑꯗꯨꯅ ꯑꯃꯣꯠ ꯑꯀꯥꯏ ꯌꯥꯎꯔꯁꯨ ꯇꯧꯔꯁꯨ ꯈꯣꯠꯂꯁꯨ ꯑꯩꯈꯣꯏ ꯂꯣꯏ ꯁꯦꯡꯕ ꯑꯩꯈꯣꯏ ꯏꯊꯧ ꯇꯥꯔꯦ ꯑꯗꯨꯅ ꯑꯗꯨꯝ ꯂꯩꯔꯦ ꯃꯈꯜꯁꯦ ꯌꯥꯝꯃꯦ ꯃꯣꯠꯂꯁꯨ ꯃꯣꯠꯇ꯭ꯔꯁꯨ ꯃꯣꯠ ꯇꯧꯔꯁꯨ ꯑꯩꯈꯣꯏ ꯏꯊꯧꯅꯤ ꯃꯣꯠꯍꯟꯗ꯭ꯔꯁꯨ ꯏꯊꯧ ꯑꯩꯈꯣꯏ ꯏꯊꯧ ꯑꯗꯨꯝ ꯃꯣꯠꯍꯜꯂꯁꯨ ꯑꯩꯈꯣꯏ ꯏꯊꯧꯅꯤ ꯇꯥꯏꯕꯪ ꯃꯤ ꯑꯁꯤꯒꯤ ꯂꯣꯏꯅ ꯃꯊꯧ ꯉꯥꯛꯇꯅꯤ ꯃꯣꯠꯂꯁꯨ ꯑꯩꯈꯣꯏ ꯏꯊꯧ ꯍꯥꯏꯕꯇꯥꯔꯦ ꯇꯥꯏꯕꯪ ꯃꯤꯁꯤꯒꯤ ꯃꯣꯠꯍꯜꯗ꯭ꯔꯁꯨ ꯑꯩꯈꯣꯏ ꯏꯊꯧꯅꯤ ꯑꯩꯈꯣꯏ ꯈꯨꯠꯇ ꯂꯣꯏ ꯂꯩ ꯑꯩꯈꯣꯏ ꯁꯦꯡꯅꯤꯡꯉꯁꯨ ꯑꯩꯈꯣꯏ ꯈꯨꯠꯇ ꯂꯩ ꯁꯦꯡꯅꯤꯡꯗ꯭ꯔꯁꯨ ꯑꯩꯈꯣꯏ ꯈꯨꯠꯇ ꯂꯩ ꯑꯗꯣ ꯁꯦꯡꯕ ꯍꯥꯏꯁꯦ ꯃꯊꯧꯗꯤ ꯇꯥꯏ ꯑꯗꯣ ꯃꯣꯁ ꯏꯝꯄꯣꯔꯇꯦꯟ ꯁꯦꯡꯒꯗꯧꯁꯦ ꯑꯩꯈꯣꯏꯒꯤ ꯏꯊꯧꯅꯤ ꯍꯥꯏꯕꯗꯤ ꯂꯥꯏꯅꯥ ꯇꯤꯟꯅꯥ ꯊꯣꯛꯀꯗꯧꯕ ꯊꯕꯛ ꯉꯥꯛꯇꯅꯦ ꯑꯩꯈꯣꯏ ꯇꯧꯔꯤꯁꯦ ꯑꯩꯈꯣꯏ ꯇꯥꯏꯕꯪ ꯃꯤꯑꯣꯏ ꯇꯧꯔꯤ ꯉꯥꯛꯁꯦ ꯑꯗꯨꯅ ꯃꯤꯁꯤꯡꯁꯤꯗ ꯀꯥꯟꯅꯒꯗꯧꯕ ꯍꯦꯜꯠ ꯑꯁꯤꯗ ꯄꯤꯒꯗꯧꯕ ꯃꯈꯩ ꯀꯥꯟꯅꯒꯗꯧꯕ ꯍꯛꯆꯥꯡ ꯑꯁꯤꯗ ꯀꯥꯟꯅꯒꯗꯧ ꯄꯤꯗꯧꯕ ꯃꯈꯩꯁꯦ ꯂꯣꯏꯅ ꯇꯧꯗꯣꯏꯅꯦ ꯑꯩꯈꯣꯏꯅ ꯊꯕꯛ ꯑꯩꯈꯣꯏ ꯏꯊꯧꯅꯤ ꯑꯗꯨꯒ ꯂꯥꯏꯅꯥ ꯇꯤꯟꯅꯥꯁꯨ ꯂꯩꯔꯤꯕ ꯃꯤꯁꯤꯡꯁꯦ ꯅꯥꯅꯤ ꯁꯤꯅꯤ ꯈꯣꯠꯅꯤ ꯇꯧꯅꯤ ꯈꯪꯉꯤ ꯑꯩꯈꯣꯏ ꯏꯁꯥꯅꯁꯨ ꯂꯣꯏ ꯈꯪꯖꯩ ꯑꯗꯨ ꯅꯠꯇ꯭ꯔꯁꯨ ꯍꯣꯏ ꯑꯗꯨꯅ ꯁꯦꯡꯕꯩ ꯃꯊꯧ ꯇꯥꯏ ꯌꯥꯝ ꯁꯦꯡꯕꯒꯤ ꯑꯗꯨꯅ ꯗ꯭ꯔꯦꯟꯒꯨꯝꯕꯁꯦ ꯑꯩꯈꯣꯏꯁꯦ ꯂꯨꯅ ꯂꯨꯅ ꯊꯝꯕ ꯍꯥꯏꯁꯦ ꯑꯩꯈꯣꯏ ꯏꯊꯧꯅꯤ ꯗ꯭ꯔꯦꯟꯒꯥꯁꯨ ꯗ꯭ꯔꯦꯟꯗꯒꯤ ꯀꯩꯗꯒꯤ ꯂꯣꯏꯅ ꯑꯩꯈꯣꯏ ꯁꯦꯡꯕ ꯑꯩꯈꯣꯏ ꯏꯊꯧ ꯍꯥꯏꯇꯥꯔꯦ ꯑꯗꯨ ꯅꯠꯇ꯭ꯔꯁꯨ ꯂꯩ ꯑꯗꯨꯝ ꯍꯨꯏꯅꯒ ꯃꯊꯤ ꯐꯥꯏꯔꯝꯕꯁꯤꯁꯨ ꯑꯩꯈꯣꯏ ꯑꯗꯨꯁꯨ ꯑꯗꯨꯁꯨ ꯍꯌꯦꯡ ꯊꯣꯂꯛꯀꯗꯧꯅꯤ ꯑꯩꯈꯣꯏꯅ ꯀꯩꯒꯨꯝꯕ ꯇꯧꯔꯁꯨ ꯑꯃꯣꯠ ꯑꯀꯥꯏ ꯇꯧꯔ ꯄ꯭ꯂꯥꯁꯇꯤꯛꯇꯒꯤ ꯀꯩꯗꯒꯤ ꯃꯩ ꯊꯥꯔ ꯍꯨꯟꯗꯣꯛꯑꯝꯕꯒꯨꯝꯕꯁꯦ ꯌꯥꯗꯦ ꯑꯗꯨꯅ ꯁꯣꯏꯜ ꯑꯩꯈꯣꯏꯅ ꯑꯃꯣꯠꯄꯒꯁꯦ ꯊꯣꯜꯂꯤ ꯂꯩꯄꯥꯛ ꯑꯁꯤꯁꯨ ꯑꯩꯈꯣꯏꯅ ꯀꯩꯀꯥ ꯑꯆꯥ ꯊꯛꯑ ꯊꯤꯒ ꯐꯥꯏꯖꯤꯜ ꯊꯝꯖꯤꯜꯂꯝꯕꯁꯦ ꯑꯗꯨꯁꯨ ꯁꯣꯏꯜ ꯑꯁꯤꯗ ꯂꯩꯕꯥꯛ ꯑꯁꯤꯗ ꯀꯔꯤꯁꯨ ꯀꯥꯟꯅꯕ ꯐꯪꯉꯣꯏ ꯂꯩꯕꯥꯛ ꯑꯁꯤ ꯄꯨꯝꯃꯛꯀꯄꯤ ꯄꯨꯝꯃꯛꯀꯅꯤ ꯌꯥꯔꯣꯏ ꯀꯜꯂꯛꯑꯣꯏ ꯂꯩꯕꯥꯛ ꯑꯁꯤ ꯌꯥꯝ ꯐꯔꯛꯑꯣꯏ ꯃꯅꯝ ꯅꯝꯊꯤꯔꯛꯀꯅꯤ ꯆꯥꯏꯔꯛꯀꯅꯤ ꯃꯤ ꯑꯁꯤ ꯑꯅꯥ ꯊꯣꯂꯛꯀꯅꯤ ꯑꯗꯨꯅ ꯊꯣꯛꯍꯟꯗꯅꯤꯡꯉꯥꯏ ꯑꯩꯈꯣꯏꯅ ꯇꯥꯔꯦ ꯂꯨꯕꯩ ꯃꯊꯧ ꯑꯩꯈꯣꯏ ꯇꯥꯏ ꯑꯗꯨꯅ ꯀꯔꯤꯒꯨꯝꯕ ꯀꯔꯤꯒꯨꯝꯕ ꯑꯩꯈꯣꯏ ꯇꯥꯏꯕꯪ ꯃꯤ ꯑꯁꯤꯅ ꯁꯦꯡꯉꯝꯗ ꯇꯥꯔꯗꯤ ꯂꯣꯏ ꯅꯥꯔ ꯁꯤꯗꯣꯏꯅꯤ ꯑꯗꯨꯅ ꯁꯦꯡꯕ ꯍꯥꯏꯁꯤ ꯑꯩꯈꯣꯏ ꯏꯊꯧꯅꯤ ꯑꯗꯨ ꯅꯠꯇ꯭ꯔꯁꯨ ꯀꯤꯠꯆꯟꯗꯒ ꯑꯩꯈꯣꯏꯅ ꯃꯣꯠꯂ ꯊꯝꯕ ꯆꯥꯔꯒ ꯆꯥꯛ ꯑꯔꯦꯝꯕ ꯊꯝꯕꯁꯦ ꯑꯃꯣꯠꯄ ꯖꯪ ꯀꯥꯔ ꯁꯨꯖꯥ ꯀꯥꯔ ꯃꯅꯝ ꯅꯝꯊꯤꯔꯅꯤ ꯑꯩꯈꯣꯏ ꯑꯗꯨꯒ ꯑꯗꯨ ꯅꯠꯇ꯭ꯔꯁꯨ ꯂꯥꯏꯅꯥꯗꯒꯤ ꯀꯩꯗꯒꯤ ꯃꯅꯝꯗꯒꯤ ꯃꯤꯗꯒꯤ ꯁꯤꯍꯟꯕ ꯌꯥꯎꯏ ꯁꯤꯍꯟꯕ ꯐꯥꯎ ꯉꯝꯕ ꯉꯝꯃꯤ ꯃꯅꯝ ꯑꯁꯤꯅ ꯄꯨꯝꯍꯜꯂꯒ ꯃꯤ ꯑꯁꯤ ꯐꯥꯎ ꯑꯣꯍꯟꯕ ꯈꯣꯠꯄ ꯚꯣꯃꯤꯠ ꯇꯧꯍꯟꯕꯒꯨꯝꯕꯁꯦ ꯃꯣꯏꯒꯤ ꯃꯊꯧꯅꯤ ꯃꯣꯏ ꯂꯣꯏ ꯇꯧꯍꯟꯕ ꯌꯥꯏ ꯑꯗꯨꯅ ꯀꯤꯖꯩ ꯀꯤꯁꯨ ꯀꯤ ꯊꯕꯛ ꯊꯕꯛ ꯑꯁꯤ ꯑꯗꯨꯁꯨ ꯂꯥꯏꯅꯥꯁꯤ ꯌꯥꯝ ꯁꯥꯠꯊꯤꯕ ꯄꯣꯠ ꯉꯥꯛꯇꯅꯤ ꯑꯗꯨꯅ ꯑꯃꯣꯠꯄ ꯊꯕꯛ ꯍꯥꯏꯁꯤ ꯃꯣꯠꯍꯜꯂꯣꯏꯗꯕꯅꯤ ꯑꯩꯈꯣꯏꯅ ꯏꯁꯥꯅ ꯑꯩꯈꯣꯏꯅ ꯂꯨꯒꯗꯕ ꯏꯊꯧ ꯑꯃ ꯇꯥꯏ ꯗꯔꯀꯥꯔ ꯑꯃ ꯆꯪꯕ ꯇꯥꯏ ꯂꯨꯔꯗꯤ ꯇꯥꯏꯕꯪ ꯃꯤꯁꯨ ꯀꯅꯥꯁꯨ ꯅꯥꯔꯣꯏ ꯃꯣꯠꯂꯤꯝꯈꯩ ꯃꯤꯁꯤ ꯅꯥꯅꯤ ꯇꯁꯦꯡꯅ ꯍꯥꯏꯔꯗꯤ ꯃꯤ ꯑꯁꯤ ꯌꯥꯝ ꯅꯥꯅꯩ ꯗ꯭ꯔꯦꯟ ꯑꯁꯤꯁꯨ ꯂꯨꯍꯟꯕ ꯃꯊꯧ ꯇꯥꯏ ꯈꯣꯡ ꯑꯁꯤꯗ ꯄ꯭ꯂꯥꯁꯇꯤꯛ ꯀꯩꯗꯒꯤ ꯂꯣꯏ ꯊꯥꯗꯕꯤꯔꯅꯨ ꯊꯥꯗꯕꯤꯔꯗꯤ ꯑꯗꯨ ꯏꯁꯤꯡꯗ ꯂꯩꯔꯤꯕ ꯉꯥꯁꯤꯐꯥꯎ ꯄꯨꯂꯞ ꯁꯤꯒꯅꯤ ꯁꯤꯕꯁꯨ ꯃꯊꯧ ꯇꯥꯏ ꯑꯗꯨꯅ ꯁꯤꯍꯟꯗꯅꯉꯥꯏ ꯁꯥ ꯎꯆꯦꯛꯇꯒꯤ ꯃꯤꯗꯒꯤ ꯀꯩꯗꯒꯤ ꯃꯤꯁꯨ ꯁꯤꯕ ꯇꯥꯏ ꯃꯤꯁꯨ ꯁꯤꯕꯒꯤ ꯃꯊꯧ ꯇꯥꯏ ꯏꯁꯤꯡ ꯑꯁꯤꯗ ꯀꯔꯤ ꯑꯃꯣꯠ ꯑꯀꯥꯏ ꯍꯨꯟꯗꯕꯗꯣ ꯈꯪꯗꯕꯤꯗ ꯃꯈꯥꯗ ꯃꯈꯣꯏꯅ ꯏꯁꯤꯡ ꯁꯣꯛꯑꯒ ꯑꯃꯨꯛ ꯊꯛꯅꯉꯥꯏ ꯇꯧꯕ ꯊꯛꯅꯤꯡꯉꯥꯏ ꯁꯤꯖꯤꯟꯅꯔꯤꯝꯅꯦ ꯂꯨꯖꯅꯤꯡꯉꯥꯏ ꯀꯩꯗꯒꯤ ꯑꯗꯨ ꯏꯁꯀꯤꯟꯗꯒꯤ ꯏꯁꯀꯤꯟ ꯀꯦꯟꯁꯔ ꯐꯣꯔꯝ ꯀꯩꯗꯩꯒ ꯂꯣꯏ ꯇꯧꯍꯜꯂꯤ ꯏꯁꯤꯡꯕꯨ ꯃꯣꯠꯂꯕ ꯑꯩꯈꯣꯏꯅ ꯃꯣꯠꯍꯜꯂ ꯑꯩꯈꯣꯏꯅ ꯏꯁꯥꯅ ꯊꯥꯗꯔꯒ ꯊꯝꯕ ꯄꯣꯠ ꯃꯈꯩꯁꯤ ꯑꯩꯈꯣꯏꯗ ꯏꯁꯀꯤꯟ ꯑꯁꯤꯗ ꯂꯣꯏꯅ ꯁꯣꯛꯍꯜꯂꯤ ꯃꯣꯠꯍꯜꯂꯤ ꯈꯣꯠꯂꯦ ꯇꯧꯕꯗ ꯃꯤꯁꯤ ꯑꯁꯤ ꯑꯅꯥ ꯊꯣꯛꯀꯗꯕ ꯑꯗꯨꯅ ꯏꯁꯤꯡ ꯈꯣꯡꯕꯥꯟꯗꯒꯤ ꯀꯩꯗꯒꯤ ꯑꯃꯣꯠꯄꯈꯨꯗꯤꯡꯁꯤ ꯌꯥꯝ ꯐꯠꯇꯦ ꯑꯗꯨꯅ ꯂꯨꯍꯟꯕꯒꯤ ꯃꯊꯧ ꯇꯥꯏ ꯂꯨꯍꯟꯕ ꯃꯊꯧ ꯑꯃ ꯇꯥꯏ ꯏꯝꯄꯣꯔꯇꯦꯟ ꯑꯃ ꯑꯣꯏ ꯗꯔꯀꯥꯔ ꯑꯃ ꯌꯥꯝ ꯆꯪꯏ ꯂꯨꯍꯟꯕꯒꯤ ꯍꯥꯏꯕꯁꯦ ꯑꯗꯨ ꯅꯠꯇ꯭ꯔꯁꯨ ꯑꯗꯨ ꯅꯠꯇ꯭ꯔꯁꯨ ꯑꯇꯣꯞꯄꯁꯨ ꯃꯈꯜ ꯃꯈꯜ ꯌꯥꯝ ꯂꯩꯔꯦ ꯑꯩꯈꯣꯏꯒꯤ ꯌꯨꯝ ꯂꯩꯔꯤ ꯀꯔꯤ ꯉꯥꯏꯗꯦ ꯑꯗꯨꯝ ꯑꯃꯣꯠꯄ ꯍꯨꯟꯗꯣꯛꯑ ꯊꯝꯕꯁꯦ ꯑꯗꯨ ꯌꯥꯔꯤꯃꯈꯩ ꯃꯩ ꯊꯥꯕꯤꯌꯨ ꯄ꯭ꯂꯥꯁꯇꯤꯛ ꯑꯣꯏꯔꯣ ꯃꯩ ꯊꯥꯕꯤꯌꯨ ꯃꯩ ꯃꯩ ꯊꯥꯔꯗꯤ ꯐꯩ ꯑꯩꯈꯣꯏ ꯑꯃꯣꯠ ꯑꯀꯥꯏꯗꯨ ꯇꯧꯗ꯭ꯔꯦ ꯑꯗꯨꯅ ꯑꯃꯣꯠꯄ ꯍꯥꯏꯕꯁꯦ ꯑꯗꯨꯅ ꯇꯣꯄꯤꯛ ꯑꯁꯤꯁꯤꯗ ꯑꯗꯨꯝ ꯂꯣꯏꯖꯔꯒꯦ